ꯑꯩꯉꯣꯟꯗꯗꯤ ꯐꯤꯖꯤꯀꯦꯜ ꯕꯨꯛ ꯄꯥꯕꯅ ꯍꯦꯟꯅ ꯑꯩꯗꯤ ꯄ꯭ꯔꯤꯐꯔ ꯇꯧꯋꯦ ꯀꯔꯤꯒꯤ ꯍꯥꯏꯔꯒ ꯐꯤꯖꯤꯀꯦꯜ ꯕꯨꯛ ꯄꯥꯕ ꯍꯥꯏꯁꯦ ꯑꯩꯉꯣꯟꯗ ꯂꯥꯛꯄ ꯑꯩꯒꯤ ꯏꯊꯤꯜ ꯁꯤꯅꯦꯕ ꯑꯩꯅ ꯐꯤꯖꯤꯀꯦꯜ ꯕꯨꯛ ꯄꯥꯕ ꯃꯇꯝꯗ ꯑꯩꯕꯨ ꯐꯤꯂꯤꯡꯁ ꯍꯥꯞꯄꯤꯕ ꯑꯩꯕꯨ ꯏꯊꯤꯜ ꯍꯥꯞꯄꯤꯕꯁꯦ ꯑꯩꯅ ꯂꯥꯏꯔꯤꯛꯁꯦ ꯑꯩꯒꯤ ꯈꯨꯠꯇ ꯄꯥꯏꯔꯒ ꯄꯥꯏꯔ ꯄꯥꯕꯅ ꯍꯦꯟꯅ ꯑꯩꯉꯣꯟꯗ ꯅꯨꯡꯉꯥꯏꯕ ꯐꯥꯎꯋꯦ ꯑꯗꯨꯒ ꯏꯔꯤꯕ ꯃꯑꯣꯡꯗꯣ ꯑꯩꯅ ꯏꯃꯥꯖꯤꯟ ꯇꯧꯕ ꯉꯝꯃꯦ ꯑꯁꯤ ꯅꯨꯄꯥꯁꯤꯅ ꯑꯁꯤ ꯅꯨꯄꯤꯁꯤꯅ ꯑꯁꯤ ꯅꯨꯄꯥꯁꯤꯅ ꯌꯦꯛꯄ ꯃꯇꯝꯗ ꯑꯩꯈꯣꯏ ꯑꯁꯨꯃꯥꯏꯅ ꯃꯥꯁꯤ ꯃꯥꯁꯤꯅ ꯃꯥꯒꯤ ꯂꯥꯏꯛ ꯏꯅꯔꯖꯤ ꯄꯨꯊꯣꯛꯂꯒ ꯃꯥꯒꯤ ꯀ꯭ꯔꯦꯇꯤꯞ ꯄꯨꯊꯣꯛꯂꯒ ꯃꯥꯅ ꯂꯦꯡꯈꯤꯕ ꯂꯥꯏꯔꯤꯛꯅꯦ ꯍꯥꯏꯕꯁꯦ ꯐꯤꯖꯤꯀꯦꯜ ꯕꯨꯛꯁꯦ ꯑꯗꯨꯗꯨꯅ ꯍꯦꯟꯅ ꯑꯩ ꯑꯩꯉꯣꯟꯗ ꯂꯥꯏꯛ ꯅꯨꯡꯉꯥꯏꯕ ꯐꯥꯎꯋꯦ ꯄꯥꯝꯁꯨ ꯄꯥꯝꯃꯦ ꯑꯩ ꯄ꯭ꯔꯤꯐꯔ ꯇꯧꯋꯦ ꯀꯔꯤꯒꯤꯔ ꯍꯥꯏꯔꯒ ꯕꯦꯠꯇ꯭ꯔꯤꯒꯤ ꯄ꯭ꯔꯣꯕ꯭ꯂꯦꯝꯁꯨ ꯂꯩꯇ꯭ꯔꯦ ꯑꯩꯅ ꯐꯣꯟꯗ ꯑꯗꯨꯝ ꯍꯥꯡꯂꯒ ꯀꯟꯁꯦꯟꯇ꯭ꯔꯦꯠ ꯑꯗꯨꯝ ꯇꯧꯔꯒ ꯄꯥꯒꯅꯤ ꯍꯥꯏꯕꯁꯨ ꯂꯩꯇꯦ ꯑꯩ ꯐꯤꯖꯤꯀꯦꯜ ꯕꯨꯛꯁ ꯄꯥꯔꯝꯗꯥꯏꯗ ꯑꯩꯅ ꯀꯗꯥꯏ ꯆꯠꯂꯁꯨ ꯄꯥꯕ ꯌꯥꯏꯌꯦꯀꯣ ꯕꯥꯠꯔꯣꯝꯗ ꯆꯠꯂꯁꯨ ꯇꯣꯏꯂꯦꯠꯇ ꯆꯠꯂꯁꯨ ꯑꯦꯅꯤ ꯏꯁꯇꯥꯏꯜ ꯑꯩꯅ ꯄꯥꯕ ꯃꯇꯝꯗ ꯑꯩꯉꯣꯟꯗ ꯈꯨꯗꯣꯡꯆꯥꯕꯒꯨꯝꯕ ꯃꯌꯥꯝ ꯂꯩꯌꯦ ꯑꯗꯨꯒ ꯑꯩꯅ ꯑꯁꯤꯒꯤ ꯄꯦꯖ ꯐꯥꯎ ꯄꯥꯈ꯭ꯔꯦꯀꯣ ꯍꯥꯏꯅ ꯍꯥꯏꯕ ꯃꯇꯝꯗ ꯑꯩꯅ ꯕꯨꯛꯃꯥꯛꯁꯦ ꯍꯥꯞꯂꯒ ꯑꯩꯅ ꯀꯟꯇꯤꯅ꯭ꯌꯨꯁ ꯇꯧꯕ ꯌꯥꯏꯌꯦꯕ ꯑꯗꯨꯕꯨ ꯑꯦꯂꯦꯛꯇ꯭ꯔꯣꯅꯤꯛ ꯕꯔꯖꯟꯗꯗꯤ ꯑꯗꯨꯒꯨꯝꯕꯁꯦ ꯈꯔ ꯕꯦꯔꯥ ꯇꯥꯏꯌꯦ ꯑꯗꯨ ꯑꯗꯨꯒꯨꯝꯕ ꯄ꯭ꯔꯣꯕ꯭ꯂꯦꯝꯁꯨ ꯀꯔꯤꯁꯨ ꯑꯃꯇꯁꯨ ꯂꯩꯇꯦ ꯑꯗꯨꯒ ꯑꯩꯅ ꯀꯔꯤꯒꯤ ꯃꯇꯥꯡꯗ ꯈ꯭ꯋꯥꯏꯗꯒꯤ ꯄꯥꯝꯕ꯭ꯔꯥ ꯍꯥꯏꯔꯒꯗꯤ ꯑꯩꯉꯣꯟꯗ ꯐꯥꯎꯔꯤꯕ ꯏꯊꯤꯜꯁꯤꯅꯦꯕ ꯐꯤꯖꯤꯀꯦꯜ ꯕꯨꯛ ꯄꯥꯔꯕ ꯃꯇꯝꯗ ꯑꯩꯕꯨ ꯐꯥꯎꯔꯤꯕ ꯏꯊꯤꯜꯁꯦ ꯑꯩꯉꯣꯟꯗ ꯌꯥꯝ ꯏꯃꯥꯖꯤꯟ ꯇꯧꯍꯟꯕ ꯉꯝꯃꯦ ꯌꯥꯝ ꯀ꯭ꯔꯦꯇꯤꯞ ꯃꯥꯏꯟ ꯄꯤꯕꯤꯕ ꯉꯝꯕꯁꯦ ꯁꯤꯒꯤꯗꯃꯛꯇ ꯐꯤꯖꯤꯀꯜ ꯕꯨꯛꯁꯦ ꯌꯥꯝ ꯑꯗꯨꯒꯤ ꯃꯇꯤꯛ ꯑꯩꯗꯤ ꯄꯥꯝꯖꯩꯌꯦ ꯑꯩꯗꯤ ꯑꯦꯂꯦꯛꯇ꯭ꯔꯣꯅꯤꯛ ꯕꯔꯖꯟꯗꯒꯤꯗꯤ ꯍꯥꯏꯔꯗꯤ ꯑꯩ ꯑꯗꯨꯅ ꯌꯥꯝ ꯄꯥꯝꯃꯦ ꯑꯗꯨꯒ ꯃꯈꯣꯏꯗꯤ ꯑꯩꯈꯣꯏꯅ ꯄꯥꯏꯔꯒ ꯄꯥꯏꯔꯒ ꯄꯥꯕꯗꯨꯅ ꯑꯩꯈꯣꯏꯉꯣꯟꯗꯁꯨ ꯑꯁꯤ ꯇꯧꯍꯟꯅꯤꯡꯕꯁꯦ ꯑꯗꯨ ꯔꯥꯏꯇ꯭ꯔꯁꯅ ꯏꯈꯤꯕ ꯃꯇꯨꯡ ꯏꯟꯅ ꯑꯩꯈꯣꯏꯉꯣꯟꯗ ꯑꯗꯨꯝ ꯑꯩꯈꯣꯏꯅꯕꯁꯨ ꯄꯨꯟꯁꯤꯗ ꯇꯧꯍꯟꯕꯤꯕꯗꯣ ꯑꯗꯨꯒꯨꯝꯕꯁꯨ ꯉꯝꯕꯅꯤꯅ ꯑꯩ ꯑꯗꯨꯒ ꯑꯩꯈꯣꯏꯅ ꯂꯩꯔꯨꯕꯒ ꯑꯩꯈꯣꯏꯒꯤ ꯈꯨꯠꯅ ꯑꯩꯈꯣꯏꯒꯤ ꯄꯩꯁꯥꯅ ꯆꯠꯂꯒ ꯂꯧꯕꯒꯤ ꯄꯣꯠ ꯆꯩ ꯍꯥꯏꯕꯁꯤꯅ ꯑꯩꯈꯣꯏꯅ ꯂꯨꯅ ꯆꯦꯠꯅ ꯊꯝꯅꯤꯡꯕꯁꯨ ꯐꯥꯎꯋꯦ ꯎꯈ꯭ꯔꯕ ꯌꯦꯡꯂꯒ ꯄꯥꯈ꯭ꯔꯕ ꯋꯥꯈꯜꯅ ꯐꯥꯎꯈ꯭ꯔꯕꯅꯤꯅ ꯄꯥꯝꯖꯩꯌꯦ ꯑꯗꯨꯒ ꯍꯣꯏ ꯑꯩ ꯑꯧꯗꯤꯑꯣ ꯕꯨꯛ ꯍꯥꯏꯕꯒꯤ ꯃꯤꯡ ꯁꯦ ꯇꯥꯔꯦ ꯅꯨꯄꯥ ꯑꯃꯒꯤ ꯔꯥꯏꯇꯔꯒꯤ ꯃꯤꯡ ꯑꯃ ꯔꯣꯕꯤꯟ ꯁꯔꯃꯥ ꯍꯥꯏꯅ ꯌꯦꯛꯄ ꯃꯥꯅ ꯗ ꯃꯣꯛ ꯍꯨ ꯁꯣꯜ ꯍꯤꯁ ꯐꯦꯔꯥꯔꯤ ꯍꯥꯏꯕꯒꯤꯁꯦ ꯑꯩ ꯄꯥꯕ ꯐꯪꯉꯦ ꯑꯩ ꯑꯧꯗꯤꯑꯣ ꯕꯨꯛꯇ